ꯍꯜꯂꯣ ꯍꯥꯏꯕꯤꯌꯨ ꯀꯅꯥ ꯑꯣꯏꯕꯤꯔꯒꯦ ꯑꯥ ꯃꯥꯅꯤ ꯃꯥꯅꯤ

ꯑꯥ ꯐꯪꯒꯅꯤ ꯐꯪꯒꯅꯤ ꯑꯗꯨꯒꯤꯗꯤ ꯁꯪꯒꯣꯝꯒꯤ ꯂꯣꯏꯅ ꯑꯅꯝꯕ ꯂꯣꯏꯅ ꯑꯗꯨꯝ ꯐꯪꯒꯅꯤ ꯑꯗꯨꯝ ꯑꯣ ꯁꯪꯒꯣꯝꯁꯤ ꯂꯤꯇꯔ ꯑꯃꯒꯤ ꯑꯣꯏꯅꯀꯣ ꯑꯗꯨꯝ ꯂꯤꯇꯔꯗ ꯑꯗꯨꯝ ꯇꯔꯥꯃꯉꯥ ꯁꯨꯃꯥꯏꯅ ꯑꯩꯈꯣꯏ ꯌꯣꯜꯂꯦ ꯑꯗꯣ ꯑꯐꯝꯕꯒꯨꯝꯕꯁꯤꯅ ꯀꯨꯟꯒꯨꯝꯕ ꯌꯣꯜꯂꯦ ꯑꯗꯣ ꯁꯪꯒꯣꯝ ꯑꯅꯧꯕꯁꯤ ꯒꯨꯝꯕꯁꯤꯅ ꯑꯃꯨꯛ ꯀꯨꯟꯊ꯭ꯔꯥ ꯁꯨꯃꯥꯏꯅ ꯑꯗꯨꯒ ꯁꯪꯒꯣꯝ ꯁꯥꯅꯥ ꯁꯪꯒꯣꯝ ꯁꯥꯅꯥꯁꯤꯅ ꯑꯃꯨꯛ ꯃꯣꯏ ꯀꯦꯖꯤꯗ ꯑꯗꯨꯃꯥꯏꯅ ꯑꯩꯠꯇꯤ ꯅꯥꯏꯟꯇꯤ ꯁꯨꯃꯥꯏꯅ ꯌꯣꯜꯂꯦ ꯑꯩꯈꯣꯏꯒꯤꯁꯦ ꯑꯗꯨꯝ ꯑꯌꯨꯛ ꯑꯌꯨꯛ ꯈꯨꯗꯤꯡꯒꯤ ꯑꯗꯨꯝ ꯁꯪꯒꯣꯝ ꯌꯣꯟꯕ ꯁꯪꯒꯣꯝ ꯑꯅꯧꯕ ꯌꯣꯟꯕ ꯑꯗꯨꯝ ꯆꯠꯂꯦꯕꯀꯣ ꯑꯗꯨꯒ ꯑꯗꯨꯝ ꯑꯗꯨꯝ ꯗꯨꯀꯥꯟꯗ ꯂꯥꯛꯑꯒ ꯑꯗꯨꯝ ꯂꯩꯕꯤꯒꯦ ꯍꯥꯏꯔꯁꯨ ꯑꯗꯨꯝ ꯌꯥꯏ ꯍꯣꯜꯁꯦꯜꯃꯛ ꯑꯣꯏꯅꯗꯤ ꯇꯧꯗꯦꯕꯀꯣ ꯑꯗꯨꯕꯨ ꯅꯨꯡꯇꯤꯒꯤ ꯁꯪꯒꯣꯝ ꯑꯗꯨꯝ ꯂꯧꯕꯤꯔꯒꯗꯤ ꯑꯗꯨꯝ ꯃꯌꯥꯝꯗ ꯌꯣꯜꯂꯤꯕ ꯃꯃꯜ ꯁꯤꯗꯒꯤꯗꯤ ꯂꯨꯄꯥ ꯃꯉꯥ ꯇꯔꯥꯗꯁꯨ ꯇꯥꯔꯛꯀꯅꯦꯕꯀꯣ ꯎꯝ ꯃꯥꯅꯤ ꯃꯥꯅꯤ ꯑꯥ ꯑꯗꯨꯝ ꯌꯥꯒꯅꯤ ꯑꯗꯣ ꯑꯗꯨꯝ ꯇꯣꯏꯅ ꯑꯗꯨꯝ ꯇꯣꯏꯅ ꯑꯗꯨꯝ ꯗꯦꯂꯤ ꯀꯁꯇꯃꯔ ꯑꯣꯏꯇꯥꯔꯒꯗꯤ ꯑꯩꯈꯣꯏꯁꯨ ꯑꯗꯨꯝ ꯃꯃꯜ ꯌꯦꯡꯒꯅꯦꯕꯀꯣ ꯑꯗꯨꯝ ꯃꯤꯅ ꯍꯧꯖꯤꯛ ꯊꯛꯅꯔꯤꯁꯤ ꯇꯔꯥꯃꯉꯥ ꯊꯛꯄ ꯀꯨꯟ ꯊꯛꯄ ꯌꯥꯎꯋꯤ ꯀꯨꯟ ꯃꯉꯥ ꯊꯛꯄ ꯌꯥꯎꯋꯤ ꯑꯗꯨꯝ ꯃꯣꯏ ꯑꯩꯈꯣꯏ ꯀꯁꯇꯃꯔꯗꯨꯅ ꯑꯩꯈꯣꯏ ꯂꯣꯏꯅꯔꯤꯕ ꯃꯇꯝꯗꯨꯒꯤ ꯃꯇꯨꯡ ꯏꯟꯅ ꯍꯥꯏꯇꯥꯔꯦ ꯑꯗꯨꯝ ꯑꯗ ꯀꯁꯇꯃꯔꯗꯨ ꯇꯣꯏꯅ ꯆꯪꯕꯤꯔꯛ ꯇꯥꯔꯒꯁꯨ ꯇꯥꯔꯒꯗꯤ ꯑꯗꯨꯝ ꯃꯃꯜꯗꯨ ꯑꯗꯨꯝ ꯇꯥꯅ ꯄꯤꯌꯦꯕꯀꯣ ꯑꯗꯣ ꯑꯗꯨꯝ ꯐꯪꯗꯕ ꯍꯥꯏꯕ ꯑꯃ ꯂꯩꯇ꯭ꯔꯦ ꯑꯗꯨꯝ ꯑꯦꯅꯤ ꯇꯥꯏꯝ ꯃꯇꯝ ꯑꯃ ꯍꯦꯛꯇꯗ ꯑꯗꯨꯝ ꯑꯗꯨꯝ ꯐꯪꯒꯅꯦꯕ ꯁꯪꯒꯣꯝꯗꯤ ꯑꯣ ꯍꯣꯏ ꯍꯣꯏ ꯃꯥꯅꯦ ꯑꯥ ꯂꯩꯅꯤ ꯂꯩꯅꯤ ꯑꯩꯈꯣꯏ ꯑꯩꯈꯣꯏ ꯗꯨꯀꯥꯟꯗꯤ ꯑꯗꯨꯝ ꯑꯌꯨꯛꯀꯤ ꯄꯨꯡ ꯇꯔꯨꯛꯇꯩ ꯍꯥꯡꯉꯒ ꯑꯗꯨꯝ ꯅꯨꯃꯤꯗꯥꯡ ꯐꯥꯎꯕ ꯑꯗꯨꯝ ꯍꯥꯡꯉꯦꯕꯀꯣ ꯑꯗꯨꯝ ꯑꯗꯨꯝ ꯍꯣꯏ ꯍꯣꯏ ꯍꯣꯏ ꯂꯥꯛꯄꯤꯔꯣ ꯂꯥꯛꯄꯤꯔꯣ ꯐꯔꯦ ꯐꯔꯦ ꯊꯝꯃꯦ